ꯑꯩꯅ ꯑꯣꯟꯂꯥꯏꯟꯗꯩꯅꯦ ꯀꯩꯅꯣ ꯁꯤ ꯀ꯭ꯔꯤꯝꯁꯦ ꯆꯦꯜꯂꯨꯔꯒ ꯑꯗꯣ ꯌꯦꯡꯉꯨꯀꯥꯟꯗ ꯌꯥꯝ ꯐꯔꯝꯗ꯭ꯔꯦ ꯍꯥꯏꯕ ꯇꯩꯔꯨꯀꯥꯟꯗꯅꯦ ꯐꯨꯔꯤꯁꯨ ꯊꯥꯡꯖꯤꯜꯂꯛꯑꯦ ꯑꯗꯩ ꯅꯨꯡꯁꯥ ꯊꯣꯛꯄꯁꯨ ꯑꯝꯐꯧ ꯌꯥꯗꯦ ꯃꯥꯏꯗꯣ ꯉꯥꯡꯁꯪ ꯉꯥꯡꯁꯪ ꯉꯥꯡꯁꯤꯜꯂꯒꯅꯦ ꯌꯥꯝ ꯐꯗꯣꯔꯥ ꯀꯛꯎꯔꯥ ꯃꯣꯏ ꯑꯦꯗꯚꯔꯇꯥꯏꯁꯇꯨꯗ ꯌꯦꯛꯏꯗꯨꯗꯒ ꯑꯗꯩ ꯃꯣꯏ ꯀꯩꯅꯣꯗꯨꯗꯒ ꯀꯣꯚꯔ ꯀ꯭ꯔꯤꯝꯗꯨꯏ ꯀꯣꯚꯔꯗꯒ ꯇꯧꯔꯤꯗꯨꯗꯅꯦ ꯌꯥꯡꯉꯨꯀꯥꯟ ꯌꯥꯝ ꯐꯩ ꯁꯤ ꯄꯣꯠ ꯁꯤꯖꯟꯅꯔꯒ ꯃꯥꯏꯁꯨ ꯀꯩꯅꯣ ꯇꯧꯋꯤ ꯐꯨꯔꯤ ꯐꯩ ꯈꯣꯠꯂꯤ ꯑꯗꯒꯤ ꯕ꯭ꯂꯦꯛ ꯍꯦꯠ ꯍ꯭ꯋꯥꯏꯠ ꯍꯦꯠ ꯃꯈꯩ ꯂꯣꯏ ꯐꯩ ꯍꯥꯏꯅ ꯊꯥꯕꯅꯦꯕ ꯑꯗꯨꯏꯗꯨ ꯌꯦꯡꯉꯨꯕꯅꯦꯕ ꯑꯗꯣ ꯑꯩꯒꯤ ꯑꯣꯏꯅꯗꯤ ꯁꯨꯡꯆꯥꯟ ꯆꯥꯟꯅꯗꯦꯕ ꯁꯤꯒꯤ ꯄꯣꯠꯁꯦ ꯑꯩꯉꯣꯟꯗ ꯄꯩꯁꯥꯁꯨ ꯃꯥꯡꯉ ꯇꯣꯛꯑꯦ ꯀꯛꯎꯔꯒ ꯑꯗꯒꯤ ꯑꯔꯦꯝꯕ ꯇꯥꯔꯦ ꯁꯤꯁꯨ ꯁꯤꯖꯤꯟꯅꯗ꯭ꯔꯦ ꯑꯩꯅ ꯁꯤꯖꯤꯟꯅꯗꯕ ꯄꯣꯠꯇꯨ ꯃꯤꯗ ꯃꯨꯛ ꯀꯃꯥꯏꯅ ꯇꯧꯔ ꯄꯤꯔꯒ ꯁꯤꯖꯟꯅꯍꯜꯂꯨꯅꯤ ꯑꯗꯨꯅ ꯁꯤ ꯀ꯭ꯔꯤꯝꯁꯤꯒꯤ ꯑꯣꯏꯅꯗꯤ ꯑꯩ ꯃꯥꯏꯗ ꯁꯨꯡꯆꯥꯟ ꯆꯥꯟꯅꯗ꯭ꯔꯦ ꯐꯨꯔꯤꯁꯤ ꯌꯦꯡꯉꯣ ꯐꯨꯔꯤ ꯑꯃ ꯑꯅꯤꯗ ꯊꯣꯛꯂꯛꯑꯝꯕꯅꯦ ꯍꯧꯖꯤꯛꯇꯤ ꯐꯨꯔꯤ ꯐꯗꯣꯏꯔꯥ ꯇꯩꯔꯨꯔꯒ ꯐꯨꯔꯤ ꯍꯦꯟꯅ ꯍꯦꯟꯅ ꯆꯣꯡꯊꯣꯂꯛꯑꯦ ꯃꯥꯏꯁꯤꯁꯨ ꯉꯥꯡꯁꯪ ꯉꯥꯡꯁꯪ ꯉꯥꯡꯉꯒ ꯅꯨꯡꯁꯥ ꯊꯣꯛꯄꯁꯨ ꯌꯥꯗꯔꯦ ꯌꯦꯡꯉꯣ ꯕꯤꯠ ꯂꯩꯇꯦꯕ ꯁꯤ ꯐꯨꯔꯤ ꯁꯤ ꯀ꯭ꯔꯤꯝꯁꯤ ꯇꯩꯔꯨꯔꯒ ꯌꯦꯡꯉꯣ ꯀꯥꯟꯅꯗꯦꯕ ꯑꯣꯟꯂꯥꯏꯟꯗꯩ ꯆꯦꯟꯈꯩ ꯆꯦꯜꯂꯨꯔꯒ ꯄꯩꯁꯥꯁꯨ ꯃꯥꯡꯉ ꯇꯣꯛꯑꯦ ꯀꯩꯝ ꯀꯥꯟꯅꯗ꯭ꯔꯦ ꯑꯩꯅꯗꯤ ꯈꯔ ꯀꯥꯟꯅꯗꯣꯏꯔꯥ ꯈꯔ ꯐꯖꯗꯣꯏꯔꯥ ꯂꯩꯔꯨꯔꯒ ꯃꯤ ꯃꯈꯩꯅꯅꯦ ꯑꯩ ꯁꯛꯁꯤ ꯎꯔ ꯎꯔꯒ ꯅꯃꯥꯏꯗꯨ ꯐꯨꯔꯤꯅ ꯂꯣꯏꯔꯦ ꯅꯃꯥꯏꯗꯣ ꯉꯥꯡꯁꯪ ꯉꯥꯡꯁꯤꯜꯂꯦ ꯀꯔꯤ ꯇꯩꯕꯅꯣ ꯀꯔꯤ ꯇꯩꯕꯅꯣ ꯍꯪꯕꯗ ꯂꯣꯏꯔꯦ ꯍꯥꯏꯕ ꯀꯔꯤꯅꯨꯡꯒꯤ ꯀꯛꯆꯔꯨꯏ ꯇꯩꯖꯔꯨꯏꯅꯣ ꯈꯪꯗꯦ ꯕꯤꯠ ꯌꯥꯝ ꯂꯩꯇꯦ